ꯍꯂꯣ ꯑꯩꯁꯦ ꯂꯝꯀꯣꯏꯕ ꯂꯥꯛꯄꯅꯦꯕꯀꯣ ꯃꯅꯤꯄꯨꯔꯗ ꯑꯥꯎꯠꯁꯥꯏꯠꯇꯩꯅꯦꯕ ꯑꯩꯁꯦ ꯑꯗꯨ ꯕꯥꯔꯨꯅꯤ ꯆꯤꯡꯁꯦ ꯀꯥꯅꯤꯡꯕ ꯑꯩꯅ ꯑꯗꯨ ꯕꯥꯔꯨꯅꯤ ꯆꯤꯡꯁꯦ ꯑꯩ ꯈꯪꯗꯕ ꯑꯗꯨ ꯁꯣꯝꯅ ꯃꯇꯦꯡ ꯄꯥꯡꯕꯤꯕ ꯌꯥꯒꯗ꯭ꯔꯥ ꯑꯩꯁꯦ ꯀꯩꯗꯩꯅꯦ ꯌꯨ ꯄꯤꯗꯩꯅꯦꯕ ꯑꯥ ꯎꯝ ꯑꯍꯥꯟꯕ ꯂꯥꯛꯄꯅꯦ ꯑꯩꯈꯣꯏ ꯃꯤ ꯇꯔꯥ ꯂꯥꯛꯄꯅꯦ ꯎꯝ ꯁꯣꯝꯁꯤꯅ ꯊꯕꯛ ꯁꯪꯕꯤꯔꯒꯗꯤ ꯁꯟꯗꯦꯒꯨꯝꯕ ꯀꯥꯁꯤꯔꯥꯅ ꯈꯟꯕ ꯎꯝ

ꯑꯗꯨ ꯃꯣꯏ ꯚꯔꯥꯒꯤꯁꯤ ꯊꯥꯒꯤ ꯔꯦꯠꯁꯤ ꯀꯌꯥ ꯁꯥꯕꯖꯥꯠꯅꯣ ꯇꯥꯕ꯭ꯔꯣ ꯎꯝ ꯌꯥꯔꯣꯏꯕꯣ ꯑꯗꯨ ꯀꯥ ꯑꯆꯧꯕ ꯍꯥꯏꯗꯤ ꯀꯥ ꯑꯆꯧꯕ ꯂꯩꯕ ꯀꯥ ꯚꯔꯥ ꯐꯪꯉꯣꯏꯗ꯭ꯔꯣꯕ ꯑꯗꯨ ꯀꯥ ꯑꯈꯨꯝꯗꯨ ꯑꯣꯏꯔꯁꯨ ꯂꯧꯔꯒꯦꯅꯦ ꯔꯦꯠꯇꯣ ꯎꯝ ꯎꯝ ꯁꯣꯝꯅ ꯑꯗꯨꯝ ꯁꯪꯒꯗꯕ ꯑꯣꯏꯔꯒꯗꯤ ꯑꯩꯈꯣꯏꯅ ꯆꯠꯄ ꯈꯨꯗꯤꯡꯒꯤ ꯑꯗꯨꯝ ꯁꯣꯝꯅ ꯑꯗꯨꯝ ꯃꯇꯦꯡ ꯄꯥꯡꯕꯤꯕ ꯌꯥꯒꯗ꯭ꯔꯣꯕ ꯑꯩꯈꯣꯏꯗꯤ ꯈꯪꯗꯕꯅꯤꯅ ꯑꯍꯥꯟꯕ ꯂꯥꯛꯄꯅꯤꯅ ꯎꯝ ꯑꯗꯨꯅꯦ ꯆꯠꯇꯣꯏꯅꯦꯕ ꯑꯗꯨ ꯕꯥꯔꯨꯅꯤꯁꯤ ꯀꯥꯔꯒ ꯑꯩꯈꯣꯏꯒꯤ ꯂꯦꯛꯄ ꯌꯥꯕ꯭ꯔꯥꯕ ꯂꯦꯛꯐꯝ ꯆꯥꯐꯝ ꯍꯥꯏꯗꯤ ꯊꯝꯕ꯭ꯔꯥꯕ ꯎꯝ ꯑꯩꯈꯣꯏꯅ ꯈꯜꯂꯤꯁꯤꯅ ꯍꯥꯏꯗꯤ ꯅꯨꯃꯤꯠ ꯇꯔꯥꯅꯤꯈꯛꯀꯤꯅꯤꯅ ꯅꯣꯡꯃ ꯅꯣꯡꯃꯈꯛ ꯂꯩꯔꯝꯒꯦ ꯇꯧꯕ ꯎꯝ ꯂꯣꯛꯇꯥꯛꯇ ꯎꯝ ꯑꯗꯩ ꯀꯪꯂꯥꯁꯤꯗꯤ ꯏꯝꯐꯥꯜ ꯑꯦꯔꯤꯌꯥꯗ ꯂꯩ ꯍꯥꯏꯌꯦ ꯑꯗꯨ ꯀꯪꯂꯥꯁꯤꯅꯕꯨ ꯂꯥꯁꯇ ꯆꯠꯇꯦ ꯇꯧꯕ ꯎꯝ ꯎꯝ ꯂꯝꯁꯦ ꯀꯛꯆꯤꯡ ꯒꯥꯔꯗꯦꯟ ꯀꯥꯏꯅ ꯂꯩꯌꯦ ꯇꯥꯏꯅꯦ ꯑꯗꯨ ꯑꯩꯈꯣꯏꯗꯤ ꯈꯪꯗꯝꯅꯤꯅ ꯁꯣꯝꯅ ꯑꯗꯨꯝ ꯃꯇꯦꯡ ꯇꯧꯕꯤꯔꯣꯕꯀꯣ ꯒꯥꯔꯗꯦꯟ ꯑꯗꯨꯝ ꯃꯅꯤꯄꯨꯔꯗ ꯃꯃꯤꯡ ꯂꯩꯕ ꯒꯥꯔꯗꯦꯟꯁꯤꯡꯁꯦ ꯁꯨꯝꯕꯗ ꯑꯗꯨꯝ ꯆꯠꯅꯤꯡꯉꯦ ꯎꯝ ꯑꯗꯨ ꯕꯥꯔꯨꯅꯤꯁꯤ ꯆꯠꯄꯗ ꯒꯥꯔꯤꯅ ꯆꯠꯀꯗ꯭ꯔꯥ ꯅꯠꯇ꯭ꯔꯒ ꯈꯣꯡꯅ ꯆꯠꯀꯗ꯭ꯔꯥ ꯈꯣꯡꯅ ꯀꯥꯒꯗ꯭ꯔꯥ ꯎꯝ ꯑꯗꯨ ꯒꯥꯔꯤꯁꯤ ꯑꯩꯈꯣꯏꯒꯤ ꯑꯗꯨꯝ ꯂꯥꯏꯟꯗ ꯆꯠꯄꯔꯥ ꯅꯠꯇ꯭ꯔꯒ ꯑꯩꯈꯣꯏꯅ ꯅꯦꯛꯆꯒꯗ꯭ꯔꯕꯣꯕ ꯎꯝ ꯑꯗꯨꯗꯤ ꯂꯝꯁꯦ ꯕꯥꯔꯨꯅꯤꯁꯤ ꯆꯤꯡꯅꯤꯅ ꯂꯥꯞꯄꯝꯒꯅꯤ ꯑꯗꯨꯅ ꯑꯌꯨꯛ ꯉꯟꯅ ꯑꯗꯨꯝ ꯄꯨꯡ ꯇꯔꯨꯛ ꯑꯗꯥꯏꯗꯒꯤ ꯑꯗꯨꯝ ꯆꯠꯈ꯭ꯔꯁꯦ ꯎꯝ ꯑꯩꯈꯣꯏꯁꯤ ꯍꯧꯖꯤꯛ ꯀꯥ ꯚꯔꯥꯁꯤ ꯐꯪꯗꯝꯅꯤꯅ ꯍꯧꯖꯤꯛ ꯏꯝꯐꯥꯜꯒꯤ ꯍꯣꯇꯦꯜꯗ ꯂꯩꯔꯤꯌꯦꯕ ꯎꯝ ꯑꯗꯨ ꯑꯗꯨ ꯁꯣꯝꯅ ꯁꯤꯟꯕꯤꯌꯣꯕ ꯂꯩꯐꯝꯗꯣ ꯑꯗꯨ ꯁꯣꯝꯅ ꯀꯩ ꯂꯝꯗꯩꯅꯣ ꯎꯝ ꯎꯝ ꯑꯗꯨ ꯀꯔꯤꯗ ꯊꯦꯡꯅꯔꯁꯤꯅꯦ ꯀꯔꯤ ꯂꯥꯏꯁꯨ ꯂꯥꯏꯕ ꯑꯗꯣ ꯅꯣꯏꯒꯤ ꯁꯤꯒꯤ ꯀꯔꯤꯒꯤꯗꯣ ꯀꯥꯡꯖꯩꯕꯨꯡ ꯍꯥꯏꯕ꯭ꯔꯣ ꯑꯗꯨꯏꯗꯨꯗ ꯊꯦꯡꯅꯔꯁꯤꯅꯦ ꯎꯝ ꯎꯝ ꯎꯝ ꯌꯥꯝ ꯅꯨꯡꯉꯥꯏꯖꯔꯦ ꯑꯗꯨ ꯂꯣꯛꯇꯥꯛꯁꯦ ꯀꯩ ꯁꯤꯗꯒꯤ ꯏꯝꯐꯥꯜꯗꯒꯤ ꯀꯤꯂꯣꯃꯤꯇꯔ ꯀꯌꯥ ꯆꯠꯄꯅꯣ ꯃꯤꯅꯗꯤ ꯌꯥꯝ ꯂꯥꯞꯄꯦ ꯍꯥꯏꯅꯩꯌꯦꯕ ꯑꯗꯨꯕꯨ ꯑꯗꯨ ꯒꯥꯔꯤꯗ ꯑꯩꯈꯣꯏꯅꯅꯦ ꯆꯠꯅꯤꯡꯉꯤꯁꯦ ꯑꯩꯈꯣꯏꯒꯤ ꯃꯐꯝ ꯈꯇꯪ ꯁꯤꯗꯩ ꯏꯝꯐꯥꯜꯗꯒꯤ ꯈꯔ ꯂꯥꯞꯄ ꯑꯩꯈꯣꯏꯒꯤ ꯇ꯭ꯔꯥꯏꯕꯦꯜꯒꯤ ꯈꯨꯟ ꯍꯥꯎꯒꯤ ꯈꯨꯟꯁꯦ ꯁꯤꯁꯤ ꯌꯥꯝ ꯆꯠꯅꯤꯡꯕ ꯑꯗꯨ ꯑꯩꯈꯣꯏꯅꯗꯤ ꯈꯪꯗ꯭ꯔꯝꯅꯤꯅꯀꯣ ꯃꯐꯝꯗꯨ ꯀꯔꯝ ꯀꯔꯝꯕ ꯍꯥꯎꯒꯤ ꯈꯨꯟꯗ ꯁꯨꯝ ꯅꯨꯡꯉꯥꯏꯕ ꯐꯖꯕ ꯂꯩꯕꯅꯣꯕ ꯎꯝ ꯎꯝ ꯎꯝ ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯗꯨꯗꯤ ꯊꯝꯖꯔꯒꯦꯀꯣ ꯍꯌꯦꯡ ꯄꯥꯎ ꯐꯥꯎꯅꯔꯁꯦ